ꯏꯅꯦꯒꯤ ꯄꯣꯠ ꯌꯣꯜꯂꯤꯁꯤꯕꯣ ꯀꯩꯀꯩꯅꯣ ꯁꯤꯕꯣ ꯁꯤꯅ ꯀꯩꯅꯣ ꯑꯣ ꯁꯤꯅ ꯀꯔꯤ ꯒꯖꯔꯁꯦ ꯏꯅꯦꯍꯣꯏꯗꯤ ꯀꯃꯥꯏꯅ ꯆꯥꯒꯦ ꯏꯔꯣꯜꯂꯒ ꯆꯥꯕ꯭ꯔꯣ ꯑꯣ ꯑꯗꯣ ꯁꯤꯅ ꯀꯩꯅꯣ ꯍꯪꯒꯥꯝꯁꯦ ꯍꯛꯆꯥꯡ ꯌꯥꯝ ꯐꯕ꯭ꯔꯥꯕ ꯑꯣ ꯁꯤꯅ ꯀꯔꯤ ꯈꯥꯃꯦꯟ ꯑꯁꯤꯟꯕꯤꯁꯤꯗꯤ ꯀꯥꯡꯁꯣꯏ ꯇꯧꯔꯒ ꯆꯥꯕ꯭ꯔꯣ ꯏꯅꯦꯈꯣꯏ ꯑꯦ ꯁꯥ ꯊꯣꯡꯕꯗꯕꯨ ꯍꯥꯞꯄ ꯌꯥꯕ꯭ꯔꯥꯅꯦ ꯎꯝ ꯁꯤꯅ ꯀꯩꯅꯣ ꯌꯣꯡꯆꯥꯛꯁꯤꯅ ꯀꯃꯥꯏꯅ ꯇꯧꯔꯒ ꯆꯥꯒꯦꯕ